ꯑꯩꯅ ꯆꯥꯛ ꯊꯣꯡꯕꯗ ꯑꯩꯈꯣꯏꯒꯤ ꯌꯥꯝꯅ ꯁꯣꯏꯈꯤꯕ ꯑꯃ ꯍꯥꯏꯔꯒꯗꯤ ꯑꯩꯈꯣꯏꯒꯤ ꯑꯃꯥꯏꯅ ꯆꯥꯛꯁꯦ ꯐꯖꯅ ꯊꯣꯡꯕ ꯂꯣꯏꯔꯝꯃꯦ ꯍꯦꯟꯖꯥꯡꯁꯦ ꯊꯥꯡꯒꯠꯂꯕ ꯃꯇꯨꯡꯗ ꯑꯩꯈꯣꯏꯒꯤ ꯇꯤꯕꯤꯁꯦ ꯇꯤꯕꯤ ꯀꯥꯒ ꯑꯩꯈꯣꯏ ꯀꯤꯆꯟꯒꯁꯦ ꯌꯨꯝ ꯑꯃꯃꯝꯗ ꯂꯩꯅꯕꯅꯤꯅ ꯇꯤꯕꯤꯁꯤꯗ ꯌꯥꯝ ꯅꯨꯡꯉꯥꯏꯕ ꯑꯩꯅ ꯌꯥꯝ ꯄꯥꯝꯖꯕ ꯁꯦꯔꯦꯜ ꯑꯃ ꯂꯥꯛꯄꯗꯨ ꯌꯦꯡꯂꯤꯉꯩꯗ ꯑꯩꯅ ꯊꯣꯡꯂꯤꯕ ꯍꯦꯟꯖꯥꯡꯁꯦ ꯍꯦꯛꯇ ꯄꯨꯝꯀꯥꯎ ꯀꯥꯎꯗꯅ ꯄꯨꯝꯀꯥ ꯀꯥꯗꯅ ꯑꯃꯠꯇ ꯆꯥꯕ ꯌꯥꯒꯤꯗꯦ ꯑꯗꯨꯅ ꯃꯇꯨꯡꯗꯗꯤ ꯑꯩꯈꯣꯏ ꯆꯥꯛ ꯊꯣꯡꯅ ꯊꯣꯡꯅ ꯑꯩꯈꯣꯏꯒꯤ ꯍꯦꯟꯖꯥꯡ ꯀꯩ ꯇꯤꯕꯤ ꯌꯦꯡꯕ ꯈꯣꯠꯄꯗꯣ ꯑꯩ ꯑꯃꯨꯛꯍꯟꯅ ꯇꯧꯈꯤꯗꯦ